ꯌꯨꯝ ꯑꯃ ꯄꯥꯟꯕ ꯃꯇꯝꯗꯀꯣ ꯆꯤꯌꯔ ꯍꯥꯏꯁꯦ ꯑꯗꯨꯛꯀꯤ ꯃꯇꯤꯛ ꯃꯔꯨ ꯑꯣꯏꯌꯦꯕ ꯀꯩꯒꯤꯅꯣ ꯍꯥꯏ ꯃꯇꯝꯗ ꯍꯧꯖꯤꯛꯇꯤ ꯍꯣꯏ ꯅꯍꯥꯟꯋꯥꯏꯗꯤ ꯑꯍꯟꯉꯩꯒꯤ ꯃꯇꯝꯗꯗꯤꯀꯣ ꯊꯥꯏꯅꯉꯩꯗꯗꯤ ꯃꯤ ꯂꯥꯛꯄ ꯃꯇꯝꯗ ꯐꯛ ꯑꯗꯩꯗꯤ ꯐꯛ ꯑꯄꯥꯛꯄ ꯑꯁꯤꯗ ꯐꯝꯅꯔꯝꯃꯦꯕ ꯍꯧꯖꯤꯛꯇꯤ ꯆꯥꯎꯈꯠꯂꯛꯄꯒꯤ ꯃꯇꯨꯡ ꯏꯟꯅꯀꯣ ꯌꯨꯝꯊꯣꯡ ꯈꯨꯗꯤꯡꯃꯛꯇ ꯆꯤꯌꯔ ꯂꯩꯇꯕ ꯏꯃꯨꯡ ꯂꯩꯇꯦꯕ ꯀꯔꯤꯒꯤꯅꯣ ꯍꯥꯏꯕ ꯃꯇꯝꯗ ꯀꯅꯥꯒꯨꯝꯕ ꯑꯃꯅ ꯐꯅꯦꯛ ꯁꯦꯠꯂꯒ ꯂꯥꯛꯑꯦ ꯀꯅꯥꯒꯨꯝꯕ ꯈꯔꯅ ꯈꯣꯡꯒ꯭ꯔꯥꯎ ꯁꯦꯠꯂꯒ ꯂꯥꯛꯑꯦ ꯈꯣꯡꯒ꯭ꯔꯥꯎ ꯁꯦꯠꯂꯒ ꯂꯥꯛꯄ ꯃꯇꯝꯗ ꯐꯛꯇ ꯐꯝꯕꯗꯨ ꯅꯨꯡꯉꯥꯏꯇꯦꯕ ꯀꯝꯐꯣꯔꯇꯦꯕꯜ ꯌꯥꯝ ꯑꯣꯏꯗꯦꯕ ꯑꯗꯨꯅ ꯆꯤꯌꯔꯁꯤꯗ ꯐꯝꯕ ꯃꯇꯝꯗ ꯃꯥ ꯀꯝꯐꯣꯔꯇꯦꯕꯜ ꯑꯣꯏ ꯌꯥꯝ ꯅꯨꯡꯉꯥꯏꯕꯌꯦꯕ ꯑꯁꯤꯅ ꯃꯤ ꯈꯨꯗꯤꯡꯃꯛ ꯀꯣꯏꯔꯛꯄ ꯃꯇꯝꯗꯁꯨ ꯆꯤꯌꯔ ꯍꯥꯏꯁꯤ ꯂꯩꯇꯕ ꯍꯥꯏꯗꯤ ꯇꯁꯦꯡꯅꯃꯛ ꯍꯥꯏꯔꯕꯗꯤ ꯌꯨꯝꯊꯣꯡ ꯈꯨꯗꯤꯡꯃꯛꯇ ꯑꯌꯥꯝꯕꯅꯗꯤ ꯂꯩꯅꯔꯦꯕ ꯑꯗꯨꯒ ꯁꯤꯗꯁꯨ ꯅꯠꯇꯅ ꯆꯥꯛꯈꯨꯝꯗ ꯆꯥꯛꯈꯨꯝꯗ ꯆꯥꯛꯆꯥꯕ ꯃꯇꯝꯗ ꯍꯥꯟꯅꯗꯤ ꯈꯣꯡꯒ꯭ꯔꯥꯏ ꯆꯜꯂꯒ ꯃꯊꯛ ꯅꯠꯇ꯭ꯔꯒꯅ ꯅꯤꯡꯒꯥꯡꯅꯅ ꯐꯝꯃꯒ ꯆꯥꯛ ꯆꯥꯕꯁꯨ ꯌꯥꯎꯔꯝꯃꯤ ꯍꯧꯖꯤꯛꯇꯤ ꯃꯁꯥ ꯃꯔꯨ ꯆꯥꯎꯔꯛꯄꯒꯤ ꯃꯇꯨꯡꯏꯟꯅ ꯗꯥꯏꯅꯤꯡ ꯇꯦꯕꯜ ꯍꯥꯏꯁꯤ ꯂꯣꯏ ꯂꯩꯅꯔꯦ ꯌꯨꯝꯊꯣꯡ ꯈꯨꯗꯤꯡꯃꯛꯇ ꯗꯥꯏꯅꯤꯡ ꯇꯦꯕꯜ ꯍꯥꯏꯁꯤ ꯂꯩꯅꯔꯦ ꯂꯦꯞꯄ ꯆꯥꯕ ꯐꯝꯃ ꯆꯥꯕꯒꯤ ꯃꯍꯨꯠꯇ ꯐꯝꯃꯒ ꯐꯖꯅ ꯏꯁꯥꯒꯤ ꯀꯩꯅꯣ ꯕꯣꯗꯤ ꯃꯦꯟꯇꯦꯟꯁꯨ ꯑꯣꯏꯅꯕꯅꯦ ꯍꯥꯏꯔꯒ ꯆꯤꯌꯔꯁꯤꯗ ꯐꯝꯃꯒ ꯈꯣꯠꯂꯒ ꯂꯣꯏ ꯆꯥꯅꯩꯑꯕ ꯑꯍꯟꯉꯩꯅ ꯑꯍꯟ ꯑꯍꯟꯗ ꯅꯠꯇꯦ ꯑꯍꯟ ꯅꯍꯥ ꯈꯨꯗꯤꯡꯃꯛꯅ ꯆꯤꯌꯔ ꯍꯥꯏꯁꯤꯗ ꯂꯣꯏ ꯐꯝꯃꯤ ꯑꯗꯨꯒ ꯀꯣꯏꯕ ꯂꯥꯛꯄ ꯉꯩꯗꯁꯨ ꯆꯤꯌꯔ ꯍꯥꯏꯁꯤꯗ ꯂꯣꯏ ꯐꯝꯃꯤ ꯑꯗꯨꯒ ꯆꯥ ꯃꯛ ꯊꯛꯄ ꯃꯇꯝꯗꯁꯨ ꯐꯝꯃꯒ ꯈꯣꯠꯂꯒ ꯋꯥꯔꯤ ꯋꯇꯥꯏ ꯇꯧꯕꯗꯁꯨ ꯄꯨꯂꯞ ꯀꯣꯏꯁꯤꯜꯂꯒ ꯐꯝꯕꯗꯨ ꯅꯨꯡꯉꯥꯏꯔꯦ ꯑꯗꯨꯅ ꯌꯨꯝꯗ ꯆꯤꯌꯔ ꯍꯥꯏꯁꯤ ꯌꯥꯝ ꯃꯔꯨ ꯑꯣꯏ ꯂꯩꯇꯕꯁꯨ ꯌꯥꯗꯦ ꯑꯃꯔꯣꯝꯗ ꯄꯨꯂꯞꯁꯨ ꯂꯩꯅꯔꯦ ꯂꯩꯇꯕꯁꯨ ꯌꯥꯗꯦ ꯁꯤꯅꯁꯨ ꯍꯥꯏꯗꯤ ꯂꯝꯁꯨ ꯆꯈꯥꯏꯕꯁꯨ ꯑꯣꯏꯗ꯭ꯔꯦ ꯂꯨꯅ ꯅꯥꯟꯅ ꯊꯝꯕ ꯈꯣꯠꯄ ꯃꯐꯝ ꯆꯥꯅ ꯆꯥꯅ ꯂꯩꯍꯜꯂꯦ ꯑꯁꯤꯅ ꯍꯥꯏꯗꯤ ꯑꯩꯈꯣꯏ ꯃꯤꯑꯣꯏꯕꯗ ꯍꯥꯏꯇꯥꯔꯦ ꯑꯩꯈꯣꯏ ꯃꯤꯑꯣꯏꯕꯗ ꯑꯃꯗꯤ ꯌꯨꯝꯊꯣꯡ ꯈꯨꯗꯤꯡꯃꯛꯇ ꯍꯥꯏꯇꯥꯔꯦ ꯆꯤꯌꯔ ꯍꯥꯏꯁꯤ ꯈ꯭ꯋꯥꯏꯗꯩ ꯃꯔꯨ ꯑꯣꯏ ꯗꯥꯏꯅꯤꯡ ꯇꯦꯕꯜ ꯑꯣꯏꯔꯣ ꯑꯗꯩ ꯌꯨꯝꯒꯤ ꯃꯤ ꯂꯥꯛꯄꯗ ꯑꯣꯏꯔꯣ ꯁꯤꯅ ꯂꯨꯕ ꯅꯥꯟꯕ ꯐꯖꯕ ꯁꯤꯗ ꯄꯨꯂꯞ ꯌꯥꯎꯈꯔꯦ ꯑꯗꯨꯅ ꯆꯤꯌꯔ ꯍꯥꯏꯁꯤ ꯌꯥꯝ ꯃꯔꯨ ꯑꯣꯏ ꯍꯥꯏꯔ ꯑꯩꯅ ꯃꯐꯝꯁꯤꯗ ꯍꯥꯏꯅꯤꯡꯉꯤ